ꯂꯥꯏꯅꯤꯡꯒꯤ ꯑꯣꯏꯕ ꯑꯩꯈꯣꯏꯒꯤ ꯀꯨꯝꯍꯩ ꯑꯃꯕꯨ ꯍꯥꯏꯔꯒꯗꯤ ꯑꯩꯈꯣꯏꯒꯤ ꯏꯗꯀꯤ ꯅꯃꯥꯖ ꯁꯣꯟꯕ ꯑꯩꯈꯣꯏꯅ ꯌꯨꯝꯗꯒꯤ ꯐꯖꯅ ꯀꯨꯔꯇꯥ ꯄꯖꯃꯥ ꯁꯦꯠꯂꯕ ꯃꯇꯨꯡꯗ ꯂꯝꯕꯤꯗ ꯆꯠꯂꯒ ꯃꯌꯥꯝ ꯄꯨꯟꯅ ꯆꯠꯃꯤꯟꯅꯔꯒ ꯏꯗꯤꯒꯥ ꯏꯗꯀꯤ ꯅꯃꯥꯖ ꯁꯣꯟꯕ ꯃꯐꯝ ꯑꯁꯤ ꯌꯧꯔꯒ ꯅꯃꯥꯖ ꯑꯁꯤ ꯄꯥꯡꯊꯣꯛꯑꯅꯤ ꯅꯃꯥꯖꯁꯤ ꯂꯣꯏꯔꯕ ꯃꯇꯨꯡꯗ ꯑꯩꯈꯣꯏꯒꯤ ꯀꯕꯔꯖꯤꯌꯥꯠꯅ ꯂꯩꯈꯤꯗ꯭ꯔꯕ ꯑꯩꯈꯣꯏꯒꯤ ꯏꯊꯛꯇ ꯑꯩꯈꯣꯏꯗꯤ ꯍꯥꯟꯅ ꯈꯣꯡꯁꯥꯟꯈ꯭ꯔꯕꯁꯤꯡꯒꯤ ꯃꯐꯝꯗ ꯗꯨꯔꯋꯥꯇꯨꯔꯨꯠ ꯇꯧꯔꯅꯤ ꯇꯧꯕ ꯂꯣꯏꯔꯕ ꯃꯇꯨꯡꯗ ꯌꯨꯝꯗ ꯂꯥꯛꯑꯒꯅꯤ ꯂꯥꯛꯑ ꯃꯇꯨꯡꯗ ꯑꯩꯈꯣꯏ ꯂꯥꯛꯃꯤꯟꯅꯔꯤꯕ ꯏꯃꯥꯟꯅꯕꯁꯤꯡ ꯑꯃꯗꯤ ꯆꯠꯃꯤꯟꯅꯔꯤꯕ ꯏꯃꯥꯟꯅꯕꯁꯤꯡ ꯑꯁꯦ ꯁꯤꯒ ꯑꯩꯈꯣꯏ ꯑꯩ ꯑꯩꯒꯤ ꯌꯨꯝꯗ ꯑꯩꯒꯤꯗ ꯑꯍꯥꯟꯕ ꯆꯪꯉꯅꯤ ꯑꯗꯨꯒ ꯃꯥꯒꯤ ꯆꯥꯛ ꯐꯖꯅ ꯃꯌꯥꯝ ꯄꯨꯟꯅ ꯆꯥꯃꯤꯟꯅꯔꯅꯤ ꯏꯃꯥꯟꯅꯕꯁꯤꯡ ꯑꯗꯨꯒꯤ ꯃꯇꯨꯡ ꯃꯊꯪꯒꯤ ꯌꯨꯝꯗ ꯄꯨꯟꯅ ꯑꯃꯨꯛ ꯆꯠꯃꯤꯟꯅꯔꯅꯤ ꯑꯗꯨꯒ ꯑꯩꯈꯣꯏꯒꯤ ꯊꯪꯅꯔꯤꯕ ꯌꯨꯝꯂꯣꯟ ꯀꯩꯂꯣꯟꯅꯔꯤꯕꯁꯤꯗ ꯑꯦꯟꯁꯥꯡ ꯁꯥꯁꯤꯡ ꯑꯁꯦ ꯑꯩꯈꯣꯏ ꯂꯥꯟꯊꯣꯛ ꯂꯥꯟꯁꯤꯟ ꯇꯧꯒꯅꯤ ꯃꯥꯒꯤꯁꯨ ꯄꯤꯔꯛꯀꯅꯤ ꯑꯩꯈꯣꯏꯒꯤꯁꯨ ꯄꯤꯔꯛꯀꯅꯤ ꯁꯤꯅꯤ ꯑꯩꯈꯣꯏꯒꯤ ꯂꯥꯏꯅꯤꯡꯒꯤ ꯑꯣꯏꯕ ꯑꯩꯈꯣꯏꯒꯤ ꯀꯨꯝꯍꯩ ꯍꯔꯥꯎ ꯍꯥꯏꯕꯗꯨ